ꯍꯣꯏ ꯑꯩꯈꯣꯏꯒꯤ ꯈꯨꯡꯒꯪ ꯑꯃꯗꯤ ꯇꯥꯎꯟꯗ ꯂꯥꯏꯕ꯭ꯔꯦꯔꯤ ꯑꯃ ꯑꯅꯤ ꯂꯩ ꯍꯥꯏꯔꯤꯕ ꯂꯥꯏꯕ꯭ꯔꯦꯔꯤꯁꯤꯡ ꯑꯁꯤꯗ ꯑꯩꯈꯣꯏ ꯏꯃꯥꯟꯅꯕ ꯁꯤꯡꯒ ꯄꯨꯟꯅ ꯆꯠꯇꯨꯅ ꯂꯥꯏꯔꯤꯛ ꯀꯌꯥ ꯑꯃꯔꯣꯝ ꯄꯥꯖꯩ ꯏꯊꯟꯗ ꯆꯠꯄꯁꯨ ꯌꯥꯎꯋꯤ ꯍꯥꯏꯔꯤꯕ ꯂꯥꯏꯕ꯭ꯔꯦꯔꯤꯁꯤꯡ ꯑꯁꯤꯗ ꯂꯩꯔꯤꯕ ꯂꯥꯏꯔꯤꯛꯁꯤꯡ ꯑꯁꯤ ꯑꯩꯈꯣꯏꯅ ꯂꯩꯕ ꯉꯝꯗꯕ ꯃꯔꯝꯅ ꯑꯩꯈꯣꯏ ꯂꯥꯏꯔꯕ ꯑꯩꯈꯣꯏꯗꯗꯤ ꯌꯥꯝꯅ ꯀꯥꯟꯅꯕ ꯄꯤ ꯃꯈꯣꯏꯅ ꯊꯝꯃꯤꯕ ꯂꯥꯏꯔꯤꯛ ꯁꯤꯡ ꯑꯁꯤꯗ ꯑꯩꯈꯣꯏꯅ ꯈ꯭ꯋꯥꯏꯗꯒꯤ ꯄꯥꯝꯕ ꯂꯥꯏꯔꯤꯛ ꯀꯌꯥ ꯑꯃꯔꯣꯝ ꯑꯃꯁꯨ ꯌꯥꯎꯋꯤ ꯃꯔꯝ ꯑꯁꯤꯅ ꯂꯥꯏꯔꯕ ꯂꯥꯏꯔꯤꯛ ꯂꯩꯕ ꯉꯝꯖꯗꯕ ꯑꯩꯈꯣꯏꯒꯤꯗꯃꯛꯇꯗꯤ ꯌꯥꯝꯅ ꯀꯥꯟꯅꯕ ꯄꯣꯠꯁꯛ ꯑꯃꯈꯛꯅꯤ ꯍꯥꯏꯔꯤꯕ ꯂꯥꯏꯕ꯭ꯔꯦꯔꯤ ꯑꯁꯤꯗ ꯂꯩꯔꯤꯕ ꯐꯪꯉꯤꯕ ꯂꯥꯏꯔꯤꯛꯁꯤꯡ ꯑꯁꯤ ꯑꯩꯅ ꯄꯥꯝꯖꯕ ꯂꯥꯏꯔꯤꯛ ꯀꯌꯥ ꯑꯃꯔꯣꯝ ꯌꯥꯎꯋꯤ ꯍꯥꯏꯔꯤꯕ ꯂꯥꯏꯔꯤꯛ ꯑꯄꯥꯝꯕ ꯂꯥꯏꯔꯤꯛꯁꯤꯡ ꯑꯗꯨ ꯃꯃꯤꯡ ꯈꯔ ꯄꯜꯂꯕꯗ ꯑꯐꯥꯎꯕ ꯑꯊꯧꯕꯁꯤꯡꯒꯤ ꯄꯨꯟꯁꯤ ꯋꯥꯔꯤ ꯏꯕ ꯂꯥꯏꯔꯤꯛ ꯀꯌꯥ ꯑꯃꯔꯣꯝꯁꯨ ꯂꯩ ꯁꯥꯏꯟꯇꯤꯁ ꯁꯤꯡꯅ ꯁꯥꯏꯟꯇꯤꯁꯅ ꯁꯥꯏꯟꯁ ꯑꯃꯗꯤ ꯇꯦꯛꯅꯣꯂꯣꯖꯤꯒꯤ ꯂꯥꯏꯔꯤꯛ ꯀꯌꯥ ꯑꯃꯔꯣꯝꯁꯨ ꯂꯩ ꯑꯃꯁꯨꯡ ꯄꯤꯊ꯭ꯔꯤꯕꯤꯒꯤ ꯃꯔꯝꯗ ꯏꯕ ꯂꯥꯏꯔꯤꯛ ꯀꯌꯥ ꯑꯃꯔꯣꯝꯁꯨ ꯂꯩ ꯍꯥꯏꯔꯤꯕ ꯂꯥꯏꯔꯤꯛꯁꯤꯡ ꯑꯁꯤ ꯑꯩꯅ ꯈ꯭ꯋꯥꯥꯏꯗꯒꯤ ꯄꯥꯝꯖꯕ ꯂꯥꯏꯔꯤꯛꯁꯤꯡꯒꯤ ꯃꯅꯨꯡꯗ ꯈꯔ ꯑꯗꯨꯅꯤ ꯑꯗꯒꯤ ꯑꯩꯅ ꯑꯊꯧꯕꯁꯤꯡꯒꯤ ꯄꯨꯟꯁꯤ ꯋꯥꯔꯤ ꯏꯕ ꯂꯥꯏꯔꯤꯛꯁꯤꯡꯕꯨ ꯄꯥꯝꯖꯔꯤꯕꯗꯤ ꯃꯔꯝꯗꯤ ꯃꯈꯣꯏꯅ ꯇꯧꯈꯤꯕ ꯃꯈꯣꯏꯒꯤ ꯄꯨꯟꯁꯤꯗ ꯊꯦꯡꯅꯈꯤꯕ ꯑꯋꯥ ꯅꯨꯡꯉꯥꯏ ꯍꯣꯠꯅꯕ ꯀꯟꯕ ꯃꯈꯣꯏꯒꯤ ꯄꯨꯟꯁꯤꯗ ꯊꯦꯡꯅꯈꯤꯕ ꯁꯤꯡ ꯑꯗꯨ ꯄꯥꯔꯒ ꯑꯩꯈꯣꯏ ꯑꯩꯈꯣꯏꯗ ꯊꯧꯅꯥ ꯂꯤꯡꯖꯦꯜ ꯂꯥꯛꯏ ꯃꯈꯣꯏꯅ ꯊꯦꯡꯅꯈꯤꯕ ꯑꯋꯥꯕ ꯑꯈꯥꯡ ꯀꯟꯕ ꯃꯣꯏꯒꯤ ꯃꯈꯣꯏꯒꯤ ꯄꯨꯟꯁꯤꯗ ꯊꯣꯛꯈꯤꯕ ꯊꯧꯗꯣꯛꯁꯤꯡ ꯑꯗꯨ ꯗꯒꯤ ꯑꯩꯈꯣꯏꯅ ꯇꯝꯖꯅꯤꯡꯉꯥꯏ ꯑꯣꯏꯕ ꯀꯌꯥ ꯑꯃꯁꯨ ꯌꯥꯎꯋꯤ ꯑꯩꯅ ꯃꯈꯣꯏꯁꯤꯡꯗ ꯆꯦꯟꯈꯤꯕ ꯑꯐꯕꯁꯤꯡꯒꯤ ꯃꯥꯒꯨꯟꯁꯤꯡ ꯑꯗꯨ ꯏꯟꯈꯠꯂꯛꯂꯤꯕ ꯑꯩꯈꯣꯏ ꯅꯍꯥꯔꯣꯜꯁꯤꯡꯅ ꯃꯇꯧ ꯇꯝꯂꯕꯗꯤ ꯌꯥꯝꯅ ꯈꯨꯟꯅꯥꯏꯗ ꯑꯐꯕ ꯑꯣꯏꯒꯅꯤ ꯑꯃꯁꯨꯡ ꯃꯤ ꯑꯇꯣꯞꯄꯅꯁꯨ ꯑꯇꯣꯞꯄ ꯂꯝꯒꯤ ꯃꯤꯅꯁꯨ ꯍꯥꯏꯔꯤꯕ ꯑꯩꯈꯣꯏ ꯊꯧꯅꯥ ꯐꯕ ꯁꯤꯡꯒꯤ ꯒꯨꯟꯁꯤꯡ ꯑꯗꯨ ꯆꯦꯟꯂꯕꯗꯤ ꯑꯇꯣꯞꯄꯅꯁꯨ ꯂꯥꯛꯆꯕ ꯉꯝꯂꯣꯏ ꯃꯔꯝ ꯑꯗꯨꯅ ꯅꯍꯥꯔꯣꯜ ꯃꯈꯣꯏꯒꯤ ꯄꯨꯟꯁꯤ ꯋꯥꯔꯤ ꯄꯥꯔꯨꯕ ꯃꯤ ꯈꯨꯗꯤꯡꯃꯛꯅ ꯊꯧꯅꯥ ꯂꯤꯡꯖꯦꯜ ꯑꯃꯗꯤ ꯃꯈꯣꯏꯗ ꯑꯅꯧꯕ ꯏꯅꯣꯠ ꯀꯌꯥ ꯍꯥꯞꯄ ꯃꯔꯝ ꯑꯁꯤꯅ ꯑꯩꯅ ꯑꯊꯧꯕꯁꯤꯡꯒꯤ ꯂꯥꯏꯔꯤꯛ ꯄꯥꯕꯁꯤ ꯌꯥꯝꯅ ꯄꯥꯝꯖꯔꯤꯕꯅꯤ ꯑꯗꯨꯒ ꯁꯥꯏꯟꯁꯇꯤꯁꯁꯤꯡꯒꯤ ꯑꯣꯏꯕ ꯂꯥꯏꯔꯤꯛ ꯑꯩꯅ ꯄꯥꯝꯂꯤꯕꯁꯤꯅ ꯁꯥꯏꯟꯁꯀꯤ ꯑꯣꯏꯕ ꯁꯥꯏꯟꯁ ꯑꯃꯁꯨꯡ ꯇꯦꯛꯅꯣꯂꯣꯖꯤꯒꯤ ꯂꯝꯗ ꯃꯤꯑꯣꯏꯕꯅ ꯁꯤꯖꯤꯟꯅꯕ ꯁꯤꯖꯤꯟꯅꯗꯕ ꯄꯣꯠꯁꯛ ꯑꯃꯠꯇ ꯂꯩꯇ꯭ꯔꯦ ꯑꯩꯈꯣꯏꯅ ꯅꯣꯡꯃꯗ ꯆꯪꯕ ꯁꯤꯖꯤꯟꯅꯔꯤꯕ ꯄꯣꯠꯂꯝꯁꯤꯡ ꯑꯁꯤ ꯑꯃꯗꯤ ꯈꯨꯠꯁꯨ ꯈꯨꯠꯂꯥꯏ ꯀꯌꯥ ꯑꯃꯔꯣꯝ ꯑꯁꯤ ꯁꯥꯏꯟꯁ ꯑꯃꯁꯨꯡ ꯇꯦꯛꯅꯣꯂꯣꯖꯤꯅ ꯃꯔꯝ ꯑꯣꯏꯔꯒ ꯄꯨꯊꯣꯔꯛꯄ ꯉꯥꯛꯇꯅꯤ ꯃꯔꯝ ꯑꯁꯤꯅ ꯁꯥꯏꯟꯁ ꯑꯃꯁꯨꯡ ꯇꯦꯛꯅꯣꯂꯣꯖꯤꯒꯤ ꯑꯣꯏꯕ ꯂꯥꯏꯔꯤꯛꯁꯤꯡ ꯑꯁꯤ ꯑꯩꯍꯥꯛꯅ ꯌꯥꯝꯅ ꯈꯣꯏꯗꯥꯖꯔꯤꯕꯅꯤ ꯃꯈꯣꯏꯅ ꯄꯨꯊꯣꯔꯛꯂꯤꯕ ꯑꯅꯧ ꯑꯅꯧꯕ ꯀꯌꯥ ꯑꯃꯔꯣꯝ ꯑꯁꯤ ꯃꯤꯑꯣꯏꯕ ꯈꯨꯟꯅꯥꯏꯗ ꯌꯥꯝꯅ ꯀꯥꯟꯅꯕ ꯄꯤ ꯑꯗꯨꯕꯨ ꯀꯅꯥꯒꯨꯝꯕ ꯈꯔꯅꯗꯤ ꯂꯥꯟꯅ ꯁꯤꯖꯤꯟꯅꯔꯤ ꯃꯣꯏꯅ ꯄꯨꯊꯣꯔꯛꯂꯤꯕ ꯄꯣꯠꯂꯝꯁꯤꯡ ꯑꯁꯤꯅ ꯂꯥꯟꯅ ꯁꯤꯖꯤꯟꯅꯗꯨꯅ ꯃꯥꯡ ꯇꯥꯛꯄꯒꯤ ꯃꯔꯝꯁꯨ ꯑꯣꯏ ꯑꯗꯨꯕꯨ ꯑꯐꯕ ꯃꯑꯣꯡꯗ ꯁꯤꯖꯤꯟꯅꯔꯕꯗꯤ ꯑꯩꯈꯣꯏꯗ ꯌꯥꯝꯅ ꯀꯥꯟꯅꯕ ꯄꯤ ꯃꯔꯝ ꯑꯁꯤꯅ ꯑꯩꯅ ꯁꯥꯏꯟꯁ ꯑꯃꯁꯨꯡ ꯇꯦꯛꯅꯣꯂꯣꯖꯤ ꯑꯁꯤ ꯌꯥꯝꯅ ꯄꯥꯝꯂꯤꯕꯅꯤ ꯑꯃꯁꯨꯡ ꯑꯃꯁꯨꯡ ꯄꯤꯊ꯭ꯔꯤꯕꯤꯒꯤ ꯃꯔꯝꯗ ꯏꯕ ꯂꯥꯏꯔꯤꯛꯁꯤꯡꯒꯤ ꯃꯔꯝꯗ ꯑꯩꯅ ꯂꯥꯏꯔꯤꯛꯁꯤꯡꯗ ꯑꯩꯅ ꯈꯣꯏꯗꯥꯔꯤꯕꯒꯤ ꯃꯔꯝꯗꯤ ꯍꯥꯏꯔꯤꯕ ꯂꯥꯏꯔꯤꯛꯁꯤꯡ ꯑꯁꯤꯗ ꯍꯥꯏꯔꯤꯕ ꯂꯥꯏꯔꯤꯛ ꯑꯁꯤꯗ ꯑꯐꯥꯎꯕ ꯑꯦꯗꯚꯦꯟꯆꯔ ꯀꯌꯥꯅ ꯀꯌꯥꯅ ꯄꯤꯊ꯭ꯔꯤꯕꯤ ꯑꯁꯤ ꯀꯣꯏꯔꯝꯕꯒꯤ ꯋꯥꯔꯤ ꯀꯌꯥꯁꯨ ꯏꯔꯤ ꯑꯩꯈꯣꯏꯅ ꯊꯦꯡꯅꯈꯤꯕ ꯑꯉꯛ ꯑꯉꯛꯄ ꯊꯧꯗꯣꯛ ꯑꯃꯗꯤ ꯃꯐꯝ ꯀꯌꯥ ꯑꯃꯔꯣꯝ ꯑꯃꯁꯨꯡ ꯄꯤꯊ꯭ꯔꯤꯕꯤꯗ ꯂꯩꯔꯤꯕ ꯖꯤꯕ ꯄꯥꯟꯕꯁꯤꯡ ꯀꯌꯥ ꯊꯦꯡꯅꯈꯤꯕꯒꯤ ꯃꯁꯛ ꯑꯃꯁꯨꯡ ꯋꯥꯔꯤꯁꯤꯡ ꯑꯗꯨꯅ ꯑꯩꯈꯣꯏꯒꯤ ꯊꯝꯃꯣꯏ ꯑꯁꯤꯕꯨ ꯁꯨꯝꯍꯠꯂꯤ ꯑꯃꯁꯨꯡ ꯇꯥꯅꯤꯡꯕ ꯐꯥꯎꯍꯟꯂꯤ ꯑꯃꯗꯤ ꯌꯦꯡꯅꯤꯡꯕ ꯆꯠꯅꯤꯡꯕ ꯎꯍꯟꯅꯤꯡꯕ ꯌꯦꯡꯅꯤꯡ ꯑꯗꯨꯒꯨꯝꯕ ꯐꯥꯎꯍꯜꯂꯤ ꯃꯔꯝ ꯑꯁꯤꯅ ꯄꯤꯊ꯭ꯔꯤꯕꯤꯒꯤ ꯃꯔꯝꯗ ꯏꯕ ꯂꯥꯏꯔꯤꯛꯁꯤꯡ ꯑꯁꯤ ꯌꯥꯝꯅ ꯄꯥꯝꯖꯔꯤꯕꯅꯤ ꯑꯗꯨꯅ ꯄꯤꯊ꯭ꯔꯤꯕꯤ ꯑꯁꯤ ꯑꯩꯈꯣꯏ ꯃꯤꯑꯣꯏꯕꯅ ꯁꯣꯂꯔ ꯑꯩꯈꯣꯏ ꯃꯤꯑꯣꯏꯕꯅ ꯂꯩꯔꯤꯕ ꯁꯣꯂꯔ ꯁꯤꯁꯇꯦꯝ ꯑꯁꯤꯗ ꯑꯃꯇꯪ ꯉꯥꯏꯔꯕ ꯄ꯭ꯂꯥꯅꯦꯠ ꯑꯃꯁꯨꯅꯤ ꯃꯔꯝ ꯑꯁꯤꯅ ꯃꯁꯤꯒꯤ ꯃꯔꯝꯗ ꯏꯕ ꯂꯥꯏꯔꯤꯛꯁꯤꯡ ꯑꯁꯤꯕꯨ ꯑꯩꯍꯥꯛꯅ ꯌꯥꯝꯅ ꯈꯣꯏꯗꯥꯖꯔꯤꯕꯅꯤ